ꯁꯦ ꯀꯪꯂꯥꯒꯤ ꯑꯗꯥꯏꯗ ꯂꯩꯕ ꯃꯤ ꯑꯣꯏꯗꯣꯏꯔꯣ ꯑꯩꯖꯦ ꯃꯅꯤꯄꯨꯔꯗ ꯇꯨꯔꯤꯁꯠ ꯑꯃ ꯑꯣꯏꯅ ꯂꯥꯛꯄꯅꯦ ꯑꯗꯣ ꯀꯪꯂꯥꯁꯦ ꯄꯨꯡ ꯀꯌꯥꯗꯒꯤ ꯍꯥꯡꯒꯦ ꯑꯗꯨꯒ ꯄꯨꯡ ꯀꯌꯥꯗ ꯂꯣꯟꯒꯦ ꯒꯦꯠꯁꯤꯕꯣ ꯑꯗꯣ ꯇꯤꯛꯀꯦꯠ ꯃꯃꯜꯗꯤ ꯀꯌꯥ ꯑꯣꯏꯕꯒꯦ ꯑꯗꯨꯗꯤ ꯁꯣꯝꯅ ꯍꯥꯟꯅ ꯑꯦꯗꯚꯥꯟꯁ ꯑꯣꯏꯅ ꯇꯤꯛꯀꯦꯠ ꯑꯝꯇꯪ ꯀꯛꯄꯤꯔꯝꯕ ꯌꯥꯒ

ꯍꯣꯏ ꯑꯗꯨꯗꯤ ꯑꯩ ꯁꯟꯗꯦ ꯅꯨꯃꯤꯠꯀꯤ ꯄꯨꯡ ꯇꯔꯥ ꯑꯗ꯭ꯋꯥꯏꯗ ꯂꯥꯛꯑꯒꯦ ꯑꯗꯨꯒ ꯁꯣꯝꯅ ꯇꯤꯛꯀꯦꯠꯇꯣ ꯈꯔ ꯑꯦꯗꯚꯥꯟꯁ ꯑꯣꯏꯅ ꯀꯛꯄꯤꯔꯝꯃꯣ ꯍꯣꯏ ꯊꯝꯃꯦ